ꯑꯦ ꯕꯤ ꯁꯤ ꯇ꯭ꯔꯥꯚꯦꯜ ꯑꯦꯖꯦꯟꯁꯤ ꯑꯣꯏꯔꯕ꯭ꯔꯥ ꯒꯥꯔꯤ ꯑꯝꯇ ꯋꯥꯏꯖꯒꯦ ꯇꯧꯕ ꯑꯩꯒꯤ ꯂꯩꯐꯝꯅ ꯀꯛꯆꯤꯡ ꯋꯥꯏꯔꯤ ꯅꯤꯡꯊꯧ ꯄꯔꯦꯡꯗꯒꯤꯅꯦ ꯑꯩꯅ ꯆꯠꯀꯗꯕꯅ ꯈꯥ ꯃꯅꯤꯄꯨꯔ ꯀꯣꯂꯦꯖꯇ ꯆꯠꯀꯗꯕ ꯄꯨꯡ ꯇꯔꯥ ꯃꯥꯊꯣꯏ ꯃꯈꯥꯏ ꯑꯗꯨꯗ ꯄ꯭ꯔꯣꯒ꯭ꯔꯥꯝ ꯑꯃ ꯂꯩꯕ ꯍꯧꯖꯤꯛ ꯄꯨꯡꯃꯨꯛꯄꯨꯗꯤ ꯋꯥꯠꯂꯤ ꯑꯥ ꯌꯥꯔꯒꯗꯤ ꯒꯥꯔꯤ ꯑꯝꯇꯪ ꯑꯦꯔꯦꯟꯖ ꯇꯧꯕꯤꯔꯒꯗꯤ ꯌꯥꯝ ꯅꯨꯡꯉꯥꯏꯅꯤ ꯑꯗꯨ ꯄꯨꯡꯁꯤꯁꯨ ꯕꯖꯥꯔ ꯀꯣꯏꯔ ꯂꯥꯛꯑꯒꯗꯤ ꯇ꯭ꯔꯥꯐꯤꯛ ꯖꯥꯝ ꯌꯥꯝ ꯑꯣꯏꯕꯅꯦ ꯑꯗꯒꯤ ꯀꯛꯆꯤꯡ ꯂꯝꯈꯥꯏꯗꯣ ꯑꯗꯨꯁꯨ ꯑꯗꯨꯅ ꯌꯥꯔꯒꯗꯤ ꯑꯇꯣꯞꯄ ꯂꯝꯕꯤꯗ ꯂꯥꯛꯄꯤꯔꯒꯗꯤ ꯍꯦꯟꯅ ꯅꯨꯡꯉꯥꯏꯒꯗꯕ ꯃꯥꯟꯕ ꯑꯗꯨ ꯌꯥꯔꯒꯗꯤ ꯃꯗꯨ ꯅꯪꯅꯅꯕ ꯑꯝꯇꯪ ꯑꯦꯔꯦꯟꯖ ꯇꯧꯕꯤꯌꯣ ꯑꯥ ꯍꯣꯏ ꯍꯣꯏ ꯍꯣꯏ ꯌꯥꯅꯉꯥꯏ ꯑꯝꯇꯪ ꯀꯩꯅꯣ ꯇꯧꯕꯤꯔꯣ ꯍꯣꯏ ꯌꯥꯝ ꯅꯨꯉꯥꯏꯖꯔꯦ ꯊꯥꯒꯠꯆꯔꯤ ꯑꯥ